ꯀꯩꯅꯣꯝꯇ ꯍꯪꯖꯒꯦ ꯇꯧꯕꯅꯦ ꯁꯤ ꯑꯩꯈꯣꯏꯒꯤ ꯍꯧꯖꯤꯛꯀꯤ ꯃꯇꯝꯗ ꯊꯣꯡꯅꯔꯤꯕ ꯅꯨꯡꯕꯤ ꯆꯐꯨ ꯌꯣꯟꯕꯒꯤ ꯃꯐꯝꯗꯣ ꯑꯣꯏꯕꯤꯔꯕ꯭ꯔꯣ ꯍꯣꯏ ꯑꯩ ꯅꯨꯡꯕꯤ ꯆꯐꯨ ꯄꯥꯝꯃꯦ ꯑꯗꯨ ꯗꯔꯀꯥꯔ ꯑꯣꯏꯔꯕ ꯅꯨꯡꯕꯤ ꯆꯐꯨꯗ ꯊꯣꯡꯕ ꯆꯥꯛ ꯌꯦꯟꯁꯥꯡꯁꯦ ꯌꯥꯝꯅ ꯍꯥꯎꯋꯦ ꯍꯥꯏꯕ ꯄꯥꯎ ꯇꯥꯔꯦ ꯑꯗꯨꯅ ꯂꯩꯒꯦ ꯇꯧꯕꯅꯤ ꯑꯩꯁꯨ

ꯑꯣ ꯀꯦꯖꯤꯁꯦ ꯑꯩꯗꯤ ꯑꯆꯧꯕ ꯑꯃꯒ ꯃꯆꯥ ꯑꯃꯒ ꯄꯥꯝꯃꯦ ꯀꯦ ꯖꯤ ꯑꯅꯤꯒꯨꯝꯕ ꯆꯟꯕ ꯑꯃꯒ ꯃꯉꯥꯒꯨꯝꯕ ꯆꯟꯕ ꯑꯃꯒ ꯍꯥꯏꯗꯤ ꯀꯦ ꯖꯤ ꯑꯅꯤꯒꯨꯝꯕ ꯆꯟꯕꯗꯨꯅ ꯑꯩꯈꯣꯏ ꯏꯃꯨꯡ ꯃꯅꯨꯡꯒꯤ ꯁꯤꯖꯟꯅꯔꯁꯨ ꯌꯥꯏꯗꯅ ꯑꯗꯨꯒ ꯃꯉꯥ ꯆꯟꯕꯗꯨꯅ ꯁꯨꯝ ꯊꯧꯗꯣꯛꯀꯨꯝꯕ ꯊꯣꯛꯄ ꯃꯇꯝꯗ ꯁꯤꯖꯟꯅꯒꯦ ꯇꯧꯕ ꯑꯗꯣ ꯄ꯭ꯔꯥꯏꯁꯇꯤ ꯀꯃꯥꯏꯅ ꯂꯩꯒꯦ ꯀꯦꯖꯤꯒꯤ ꯃꯇꯨꯡꯏꯟꯅ ꯂꯩꯕ꯭ꯔ ꯀꯃꯥꯏꯅ ꯇꯧꯒꯦ ꯄꯤꯁꯇꯤ ꯑꯅꯤ ꯑꯅꯤ ꯂꯧꯒꯦ ꯃꯆꯥꯗꯨꯁꯨ ꯑꯅꯤ ꯀꯦ ꯖꯤ ꯑꯅꯤꯒꯤꯗꯨꯁꯨ ꯑꯅꯤ ꯑꯗꯨꯒ ꯀꯦ ꯖꯤ ꯃꯉꯥꯒꯤꯗꯨꯁꯨ ꯑꯅꯤ ꯂꯧꯒꯦ ꯀꯦ ꯖꯤ ꯑꯅꯤꯒꯤꯗꯨꯗꯅ ꯄ꯭ꯔꯥꯏꯁ ꯀꯌꯥ ꯑꯣꯏꯒꯦ ꯑꯣ ꯑꯗꯨ ꯏꯁꯥ ꯂꯥꯛꯄꯁꯦ ꯑꯩꯗꯤ ꯂꯝꯗꯤ ꯈꯔ ꯂꯥꯞꯄꯦ ꯗꯦꯂꯤꯕꯔꯤꯒꯤ ꯈꯨꯗꯣꯡꯆꯥꯕꯒꯨꯝꯕꯗꯤ ꯊꯝꯕ꯭ꯔꯣ ꯑꯣ ꯑꯗꯨ ꯑꯦꯗ꯭ꯔꯦꯁꯇꯨꯕꯨꯗꯤ ꯑꯩ ꯊꯥꯖꯔꯛꯑꯒꯦ ꯑꯗꯨꯒ ꯆꯐꯨꯒꯤ ꯍꯧꯖꯤꯛꯀꯤ ꯁꯥꯏꯁꯇꯨꯒ ꯃꯥꯒꯤ ꯄ꯭ꯔꯥꯏꯁꯇꯨꯒ ꯐꯣꯇꯣ ꯑꯣꯏꯅ ꯊꯥꯕꯤꯔꯛꯄ ꯌꯥꯔꯒꯗꯤ ꯑꯩꯅ ꯌꯦꯡꯉ ꯈꯜꯂꯒꯗꯤ ꯅꯨꯡꯉꯥꯏꯒꯗꯕ ꯍꯥꯏꯕꯗꯤ ꯏꯁꯥ ꯂꯥꯛꯄꯗꯤ ꯐꯔꯛ ꯇꯥꯒꯗꯕ ꯑꯣꯏꯕꯅꯤꯅ ꯈꯔ ꯂꯥꯞꯄꯦ ꯂꯝꯗꯣ ꯍꯣꯏ ꯑꯩ ꯁꯤ ꯅꯝꯕꯔꯁꯦ ꯑꯗꯨꯝ ꯋꯥꯆꯦꯞ ꯄꯥꯏꯕꯅꯦ ꯑꯗꯣ ꯄ꯭ꯔꯥꯏꯁꯀ ꯃꯥꯒꯤ ꯁꯥꯏꯁꯇꯨꯒ ꯀꯣꯅꯅ ꯊꯥꯕꯤꯔꯛꯑꯣ ꯑꯗꯨꯒ ꯑꯩ ꯑꯗꯨꯝ ꯁꯦꯂꯦꯛ ꯇꯧꯖꯔꯛꯑꯒꯦ ꯑ ꯍꯣꯏ ꯍꯣꯏ ꯑꯗꯨ ꯑꯩꯁꯨ ꯂꯥꯛꯑꯒ ꯈꯜꯂꯒ ꯌꯦꯡꯉꯒꯕꯨꯗꯤ ꯂꯧꯅꯤꯡꯕꯅꯦ ꯑꯗꯣ ꯂꯝꯁꯦ ꯈꯔ ꯂꯥꯞꯄꯁꯤꯗ ꯂꯥꯛꯄꯗꯤ ꯄꯥꯝꯗ꯭ꯔꯕ ꯑꯗꯨꯒ ꯄꯣꯠꯇꯨꯗꯤ ꯌꯥꯝꯅ ꯗꯔꯀꯥꯔ ꯑꯣꯏꯔꯕ ꯑꯩꯅ ꯌꯥꯝ ꯁꯤꯖꯟꯅꯅꯤꯡꯕ ꯑꯣꯏꯔꯕ ꯑꯗꯨꯅꯤꯗ ꯑꯗꯨ ꯅꯈꯣꯏ ꯗꯦꯂꯤꯚꯔꯤꯁꯨ ꯈꯨꯗꯣꯡꯆꯥꯕ ꯂꯩ ꯍꯥꯏꯕꯅꯤꯅ ꯑꯩꯍꯥ ꯑꯥ ꯍꯣꯏ ꯄꯥꯝꯃꯦ ꯍꯥꯏꯕꯕꯨꯗꯤ ꯌꯥꯝ ꯂꯩꯌꯦ ꯑꯗꯨ ꯃꯣꯏꯅ ꯍꯥꯏꯁꯦ ꯑꯩꯒꯤ ꯄꯣꯠꯁꯤ ꯂꯧꯔ ꯃꯇꯨꯡꯗ ꯄꯣꯠꯇꯨ ꯐꯕ ꯂꯥꯛꯄ꯭ꯔꯥ ꯔꯤꯖꯦꯛꯀꯨꯝꯕ ꯂꯥꯛꯄꯒꯗꯤ ꯌꯥꯎꯔꯒꯗꯤ ꯅꯨꯡꯉꯥꯏꯇꯦꯗꯅ ꯑꯗꯨꯒꯤ ꯆꯦꯛꯁꯤꯟꯅ ꯊꯥꯕꯤꯔꯛꯄꯒꯤ ꯈꯨꯗꯣꯡꯆꯥꯕ ꯂꯩꯕ꯭ꯔꯥ ꯑꯗꯨꯒꯨꯝꯕ ꯌꯦꯡꯉꯕ ꯃꯇꯨꯡꯗ ꯃꯣꯏ ꯑꯇꯩꯁꯨ ꯂꯩꯒꯦꯅ ꯍꯥꯏꯕ ꯑꯗꯣ ꯑꯩꯒꯤꯁꯤ ꯑꯩꯒꯤꯗꯨꯅ ꯐꯖꯅ ꯂꯥꯛꯑꯒꯗꯤ ꯑꯗꯣꯝꯒꯤ ꯄꯣꯠ ꯆꯩꯗꯣ ꯐꯅ꯭ꯌꯥꯝꯅꯗꯤ ꯑꯣꯔꯗꯔ ꯂꯥꯛꯀꯗ꯭ꯔꯥ ꯍꯥꯏꯅ ꯈꯜꯂꯦ ꯃꯔꯝꯗꯤ ꯌꯥꯝꯅ ꯄꯥꯝꯅꯔꯦꯕ ꯑꯩꯈꯣꯏ ꯁꯣꯝꯗꯗꯤ ꯍꯣꯏ ꯍꯣꯏ ꯐꯔꯦ ꯑꯗꯨꯗꯤ ꯑꯩꯒꯤ ꯑꯩꯅ ꯍꯥꯏꯕ ꯑꯗꯨꯃꯥꯏꯅ ꯐꯣꯇꯣꯒ ꯄ꯭ꯔꯥꯏꯁ ꯇꯦꯛꯀꯗꯨ ꯊꯥꯕꯤꯔꯛꯑꯣ ꯑꯗꯨꯒ ꯑꯩ ꯑꯗꯨꯝ ꯁꯦꯂꯦꯛ ꯇꯧꯖꯔꯛꯑꯒꯦ ꯐꯔꯦ ꯊꯦꯡꯀ꯭ꯌꯨ